ꯍꯜꯂꯣ ꯑꯥ ꯚꯥꯏ ꯈꯦꯔꯣꯗ ꯅꯠꯇ꯭ꯔꯥ ꯑꯩꯗꯣ ꯑꯩ ꯖꯦꯁꯃꯤꯟꯅꯦ ꯅꯨꯡꯉꯥꯏꯔꯤꯌꯦ ꯀꯃꯥꯏ ꯀꯃꯥꯏ ꯇꯧꯔꯤꯒꯦ ꯀꯔꯤ ꯀꯔꯤ ꯃꯊꯦꯜ ꯆꯥꯔꯒꯦ ꯉꯁꯤꯗꯤ ꯑꯩꯁꯨ ꯉꯁꯤꯗꯤ ꯏꯔꯣꯜꯂꯦ ꯑꯗꯨꯒ ꯏꯔꯣꯝꯕꯗꯨ ꯆꯥꯔꯦ ꯑꯗꯣ ꯀꯔꯤ ꯀꯔꯤ ꯇꯧꯔꯤꯒꯦ ꯍꯧꯖꯤꯛꯄꯣ

ꯑꯗꯣ ꯅꯪ ꯀꯩꯅꯣ ꯏꯁꯄꯣꯔꯠ ꯍꯥꯏꯗꯤ ꯕꯦꯗꯃꯤꯟꯇꯟꯒꯨꯝꯕ ꯀꯔꯤꯒꯨꯝꯕ ꯁꯥꯟꯅꯕ ꯆꯠꯂꯤꯕ꯭ꯔꯣ

ꯑꯩꯈꯣꯏꯁꯨ ꯑꯗꯨꯝ ꯆꯠꯂꯦ ꯑꯗꯣ ꯅꯈꯣꯏꯁꯨ ꯑꯗꯨꯝ ꯆꯠꯂꯗꯤ ꯄꯥꯎ ꯐꯥꯎꯅꯔꯒ ꯄꯨꯟꯅ ꯆꯠꯃꯤꯟꯅ ꯌꯥꯏꯗꯅ

ꯑꯩꯔꯣ ꯈꯔ ꯁꯥꯟꯅꯗ꯭ꯔꯗꯤ ꯍꯥꯏꯕꯗꯤ ꯏꯁꯥꯒꯤ ꯎꯝ ꯀꯩꯅꯣ ꯑꯩꯈꯣꯏ ꯃꯅꯤꯡꯒꯤ ꯂꯝꯄꯥꯛꯇꯨꯗ ꯀꯩꯅꯣ ꯗꯦꯠ ꯇ꯭ꯋꯦꯟꯇꯤ ꯅꯥꯏꯟꯗ ꯑꯉꯥꯡꯁꯤꯡ ꯏꯁ꯭ꯀꯨꯜꯒꯤ ꯕꯣꯜ ꯁꯥꯟꯅꯅꯤ ꯍꯥꯏꯌꯦ ꯌꯦꯡꯉꯨꯁꯤꯗꯅ ꯅꯨꯡꯗꯥꯡꯋꯥꯏꯔꯝ ꯄꯨꯡ ꯑꯅꯤꯗꯒꯤ ꯍꯧꯅꯤ ꯍꯥꯏꯕꯅꯦꯕ ꯑꯗꯨ ꯃꯈꯣꯏꯒꯤꯗꯣ ꯐꯥꯏꯅꯦꯜꯅꯦ ꯍꯥꯏꯕꯅꯦ ꯑꯗꯨ ꯅꯨꯃꯤꯠꯇꯣ ꯑꯣ ꯑꯗꯨꯝ ꯊꯣꯛꯂꯛꯑꯒ ꯀꯔꯤ ꯀꯔꯤ ꯑꯗꯨꯒꯨꯝꯕ ꯌꯦꯡꯕꯁꯤꯁꯨ ꯋꯥꯈꯜ ꯅꯨꯡꯉꯥꯏꯕꯅꯦꯕ ꯍꯣꯏ ꯑꯗꯨꯒ ꯈ꯭ꯔ ꯁꯥꯟꯅꯕ ꯀꯕꯥꯗꯇꯤꯒꯨꯝꯕꯗꯨꯁꯨ ꯍꯥꯟꯅ ꯑꯩꯈꯣꯏꯅ ꯁꯥꯟꯅꯕꯁꯤꯡꯗꯣ ꯈ꯭ꯔ ꯁꯥꯟꯅꯗ꯭ꯔꯗꯤ ꯍꯌꯦꯡ ꯀꯔꯤꯒꯨꯝꯕ ꯏꯁ꯭ꯄꯣꯔꯠꯀꯨꯝꯕꯒꯤ ꯑꯃ ꯂꯥꯛꯄ ꯊꯣꯛꯄ ꯃꯇꯝꯗ ꯂꯣꯏ ꯌꯥꯔꯔꯣꯏ ꯎꯝ

ꯎꯝ ꯍꯣꯏ ꯑꯗꯨ ꯀꯩꯅꯣ ꯃꯅꯤꯡꯒꯤ ꯕꯣꯜ ꯗꯦꯠ ꯇ꯭ꯋꯦꯟꯇꯤ ꯅꯥꯏꯟꯒꯤ ꯌꯦꯡꯕꯗꯨ ꯅꯈꯣꯏ ꯀꯩꯅꯣ ꯍꯣꯏꯗꯨ ꯁꯟꯅꯤ ꯍꯣꯏꯗꯨ ꯂꯩꯕ꯭ꯔꯣ ꯃꯈꯣꯏꯁꯨ ꯑꯗꯨꯝ ꯍꯧꯕꯤꯔꯛꯑꯣ ꯍꯣꯏ ꯑꯩꯈꯣꯏ ꯃꯌꯥꯝ ꯄꯨꯟꯗꯕꯁꯨ ꯀꯨꯏꯔꯦ ꯑꯗꯨꯒꯤꯗꯨꯗ ꯄꯨꯟꯁꯦ

ꯍꯣꯏ ꯍꯣꯏ ꯑꯗꯨꯗꯤ ꯌꯥꯝ ꯅꯨꯡꯉꯥꯏꯔꯦ ꯚꯥꯏ ꯊꯝꯃꯒꯦꯀꯣ ꯑꯣ ꯑꯗꯣ ꯑꯣ ꯍꯌꯦꯡ ꯗꯦꯠ ꯇ꯭ꯋꯦꯟꯇꯤ ꯅꯥꯏꯟꯒꯤꯗꯨꯗ ꯁꯥꯟꯅꯔꯁꯤ ꯊꯝꯃꯦ